ꯃꯤꯑꯣꯏꯕꯒꯤ ꯍꯛꯆꯥꯡꯁꯤꯗ ꯁ꯭ꯋꯤꯃꯤꯡ ꯇꯧꯕ ꯍꯥꯏꯕꯗꯤ ꯏꯔꯣꯏꯕꯁꯤꯅ ꯑꯩꯈꯣꯏꯗ ꯀꯥꯟꯅꯕ ꯃꯌꯥꯝ ꯑꯃ ꯄꯤ ꯀꯥꯟꯅꯕꯁꯤꯡꯁꯤꯒꯤ ꯃꯅꯨꯡꯗ ꯑꯩꯈꯣꯏꯅ ꯏꯔꯣꯏꯕ ꯃꯇꯝꯁꯤꯗ ꯈꯨꯠ ꯁꯥ ꯂꯦꯡꯗꯅ ꯃꯨꯞꯃꯦꯟ ꯇꯧꯕꯁꯤꯅ ꯑꯩꯈꯣꯏꯗ ꯍꯦꯟꯅ ꯑꯃꯨꯛꯀ ꯍꯦꯟꯅ ꯀꯥꯅꯍꯜꯂꯦ ꯑꯗꯨꯒ ꯁꯣꯔ ꯍꯣꯟꯕ ꯐꯥꯖꯤꯟꯕ ꯑꯃꯁꯨꯡ ꯊꯥꯗꯣꯛꯄꯗ ꯃꯁꯤꯅ ꯀꯃꯥꯏꯅ ꯃꯇꯦꯡ ꯄꯥꯡꯒꯗꯒꯦ ꯍꯥꯏꯔꯗꯤ ꯑꯩꯈꯣꯏꯅ ꯉꯁꯥꯏꯒꯤ ꯃꯨꯞꯃꯦꯟ ꯇꯧꯕ ꯃꯇꯝꯗ ꯏꯔꯣꯏꯕꯒꯤ ꯈꯨꯠ ꯁꯥ ꯍꯥꯏꯕ ꯃꯇꯝꯁꯤꯗ ꯍꯥꯔꯠ ꯕꯤꯠꯁꯦ ꯍꯥꯔꯠ ꯕꯤꯠꯀꯤ ꯔꯦꯠꯁꯦ ꯅꯣꯔꯃꯦꯜꯗ ꯊꯝꯃꯦ ꯑꯁꯤꯅ ꯃꯔꯝ ꯑꯣꯏꯔꯒ ꯁꯣꯔ ꯍꯣꯟꯕ ꯃꯇꯝ ꯑꯗꯒꯤ ꯊꯥꯗꯣꯛꯄ ꯃꯇꯝꯗ ꯍꯥꯏꯅ ꯌꯥꯝꯅ ꯀꯥꯟꯅꯕ ꯃꯇꯦꯡ ꯑꯃ ꯄꯤꯌꯦꯕ